ꯍꯜꯂꯣ ꯁꯤ ꯂꯝꯖꯤꯡꯕ ꯀꯦꯕ ꯁꯥꯔꯕꯤꯁꯀꯤ ꯀꯁꯇꯃꯔ ꯀꯤꯌꯥꯔ ꯑꯣꯏꯕꯤꯔꯕ꯭ꯔꯥ ꯉꯁꯤꯁꯦ ꯄꯨꯡ ꯅꯤꯄꯥꯜꯗ ꯐꯦꯃꯤꯂꯤꯒ ꯄꯨꯟꯅ ꯊꯕꯛ ꯑꯃ ꯆꯠꯀꯗꯕꯒꯤ ꯀꯦꯕ ꯕꯨꯛ ꯇꯧꯈꯤꯕꯅꯦ ꯑꯗꯣ ꯍꯧꯖꯤꯛ ꯄꯨꯡ ꯃꯥꯄꯜ ꯇꯥꯔ ꯐꯥꯎ ꯌꯧꯔꯛꯇ꯭ꯔꯦ ꯑꯗꯨꯒ ꯗ꯭ꯔꯥꯏꯕꯔꯗꯨꯁꯨ ꯀꯣꯜ ꯄꯥꯏꯔꯛꯇ꯭ꯔꯦ ꯑꯗꯣ ꯗ꯭ꯔꯥꯏꯕꯔꯗꯨꯗ ꯀꯣꯜ ꯇꯧꯕꯤꯔꯒ ꯂꯥꯛꯇꯕꯒꯤ ꯃꯔꯝ ꯍꯪꯕꯤꯌꯣ ꯑꯗꯨꯒ ꯂꯥꯛꯑꯣꯏꯗꯕ ꯑꯣꯏꯔꯒꯗꯤ ꯑꯇꯣꯞꯄ ꯀꯦꯕ ꯕꯨꯛ ꯇꯧꯔꯒ ꯆꯠꯅꯕ ꯍꯪꯕꯤꯌꯣ